ꯍꯜꯂꯣ ꯁꯤꯕꯨ ꯂꯝꯖꯤꯡꯕ ꯀꯦꯕꯀꯤ ꯃꯦꯅꯦꯖꯔ ꯅꯠꯇ꯭ꯔꯣ ꯑꯣ ꯑꯩ ꯅꯍꯥꯟ ꯏꯌꯥꯔꯄꯣꯠ ꯆꯠꯄꯗ ꯑꯗꯨꯝ ꯑꯗꯨꯒꯤ ꯅꯖꯤꯝ ꯀꯧꯕꯅꯤ ꯗ꯭ꯔꯥꯏꯕꯔꯗꯣ ꯃꯥꯒꯤ ꯀꯦꯕꯇ ꯇꯣꯡꯕꯅꯤ ꯑꯗꯣ ꯑꯩ ꯉꯁꯤꯁꯤ ꯑꯃꯨꯛꯀ ꯏꯝꯐꯥꯜ ꯆꯠꯄ ꯇꯥꯔꯦ ꯍꯥꯟꯅꯒꯤ ꯔꯦꯀꯣꯠꯁꯨ ꯂꯩꯔꯝꯒꯗꯕ ꯃꯥꯜꯂꯤ ꯇꯣꯡꯕꯁꯨ ꯌꯥꯝ ꯅꯨꯡꯉꯥꯏ ꯑꯃꯨꯛꯇ ꯊꯥꯕꯤꯔꯛꯀꯦꯔꯣ